ꯎꯝ ꯎꯝ ꯎꯝ ꯍꯜꯂꯣ ꯁꯤ ꯆꯥꯟꯗꯦꯜ ꯗꯤꯁꯇ꯭ꯔꯤꯛꯀꯤ ꯀꯣꯟ ꯇꯨꯕ ꯅꯨꯄꯥꯗꯨ ꯅꯠꯇ꯭ꯔꯣ ꯑꯩ ꯅꯍꯥꯟꯁꯨ ꯅꯣꯏꯒꯤ ꯅꯣꯏꯒꯤ ꯀꯣꯟꯗꯨꯗ ꯑꯩꯅ ꯀꯣꯠ ꯑꯃ ꯇꯨꯏꯑꯕꯀꯣ ꯐꯤꯁꯨ ꯑꯗꯨꯗ ꯂꯧꯋꯤ ꯑꯗꯨ ꯍꯧꯖꯤꯛꯀꯤ ꯔꯦꯟꯖꯇ ꯍꯥꯟꯅꯗꯤ ꯂꯤꯁꯤꯡ ꯃꯉꯥ ꯍꯥꯏꯔꯝꯕꯅꯦ ꯍꯧꯖꯤꯛꯀꯤ ꯔꯦꯟꯖꯇꯗꯤ ꯌꯥꯝ ꯋꯥꯡꯈ꯭ꯔꯕꯗꯤ ꯈꯪꯗꯦ ꯍꯧꯖꯤꯛꯇꯤ ꯀꯌꯥ ꯂꯩꯔꯤꯒꯦ ꯎꯝ ꯃꯥꯟꯅꯤ ꯅꯣꯏꯒꯤ ꯇꯦꯂꯔꯁꯦ ꯅꯍꯥꯟꯃꯨꯛꯀꯤ ꯐꯤꯗꯨꯗꯤ ꯌꯥꯝꯅ ꯐꯖꯩ ꯍꯥꯏꯗꯤ ꯂꯤꯠꯄꯗꯁꯨ ꯌꯥꯝꯅ ꯄꯣꯁ ꯇꯥꯏꯕ ꯑꯇꯣꯞꯄ ꯇꯦꯂꯔꯒꯤ ꯐꯤ ꯌꯣꯟꯕꯗꯨꯗꯤ ꯌꯥꯝꯅ ꯅꯥꯟꯕ ꯑꯣꯏꯗꯦ ꯑꯗꯨꯒꯤ ꯑꯩ ꯅꯣꯏꯒꯤ ꯇꯦꯂꯔꯗ ꯑꯣꯏꯅ ꯂꯥꯛꯄꯅꯦ ꯑꯩꯁꯦ ꯍꯌꯦꯡ ꯍꯥꯆꯤꯠ ꯀꯨꯝꯕ ꯂꯥꯛꯅꯕꯗꯤ ꯇꯧꯒꯦ ꯑꯗꯨ ꯐꯤꯗꯨꯗꯤ ꯈꯔ ꯌꯥꯝ ꯑꯇꯣꯞꯄ ꯐꯤꯗꯗꯤ ꯂꯩꯒꯗ꯭ꯔꯥ ꯍꯥꯏꯗꯤ ꯑꯇꯣꯞꯄ ꯅꯍꯥꯟꯒꯤ ꯑꯗꯨꯃꯥꯏꯅ

ꯑꯩ ꯍꯌꯦꯡ ꯄꯨꯡ ꯇꯔꯥ ꯋꯥꯏꯗ ꯂꯥꯛꯀꯦ ꯍꯥꯏꯗꯤ ꯅꯨꯡꯊꯤꯟꯗꯒꯨꯝꯕꯗꯤ ꯊꯕꯛ ꯂꯩꯗꯅ ꯑꯗꯨꯒꯤ ꯍꯌꯦꯡ ꯑꯥ ꯆꯥꯛ ꯆꯥꯔꯒ ꯂꯥꯛꯀꯦ ꯑꯩ ꯍꯣꯏ ꯁꯤꯜꯂꯛꯀꯦ ꯂꯥꯛꯄ ꯉꯝꯗ꯭ꯔꯁꯨ ꯑꯗꯨꯝ ꯄꯥꯎꯗꯤ ꯄꯤꯔꯛꯀꯦ ꯂꯥꯛꯅꯕꯗꯤ ꯇꯧꯒꯦ ꯑꯗꯨꯝ ꯄꯥꯎꯗꯤ ꯑꯗꯨꯝ ꯄꯤꯔꯛꯀꯦ ꯎꯝ ꯍꯣ ꯍꯣꯏ ꯍꯣꯏ ꯑꯩ ꯀꯣꯜ ꯇꯧꯔꯛꯑꯒꯦ ꯑꯗꯨꯗꯤ